ꯑꯩꯈꯣꯏꯒꯤ ꯃꯀ꯭ꯔꯨ ꯑꯣꯏꯅ ꯏꯃꯥꯝ ꯑꯗꯨꯅ ꯍꯥꯏꯗꯤ ꯂꯥꯏꯁꯪ ꯑꯗꯨꯒꯤ ꯂꯤꯗꯔ ꯑꯗꯨꯅ ꯃꯀꯣꯛ ꯑꯗꯨꯅ ꯃꯗꯨꯒꯤ ꯃꯔꯤ ꯂꯩꯅꯕ ꯔꯤꯂꯤꯖꯁꯀꯤ ꯑꯣꯏꯕ ꯃꯔꯤ ꯂꯩꯅꯕꯗ ꯂꯦꯛꯆꯔ ꯇꯧꯕꯤ ꯇꯥꯛꯄꯤ ꯄꯨꯛꯅꯤꯡ ꯂꯧꯁꯤꯡ ꯑꯣꯏꯅꯕ ꯈꯪꯗꯕ ꯀꯌꯥꯁꯨ ꯍꯪꯕ ꯌꯥꯏ ꯑꯗꯨꯒ ꯃꯈꯥ ꯇꯥꯅ ꯏꯁꯂꯥꯝꯒꯤ ꯑꯣꯏꯕ ꯆꯠꯅꯔꯣꯜ ꯀꯌꯥ

ꯃꯤ ꯑꯃꯒꯤ ꯂꯩꯔꯤꯕ ꯃꯥꯒꯤ ꯏꯟꯀꯝ ꯃꯇꯤꯛ ꯆꯥꯅ ꯂꯩꯔꯕꯗꯤ ꯑꯔꯦꯝꯕ ꯄꯩꯁꯥ ꯂꯩꯔꯗꯤ ꯃꯥ ꯍꯖ ꯍꯥꯏ ꯄꯤꯜꯒ꯭ꯔꯤꯃꯦꯖ ꯇꯧꯕ ꯀꯝꯄꯜꯁꯔꯤ ꯑꯣꯏꯍꯜꯂꯤ ꯑꯗꯨꯒ ꯉꯁꯥꯏꯒꯤ ꯄ꯭ꯔꯦꯌꯥꯔ ꯇꯧꯕꯒꯤ ꯄꯥꯡꯊꯣꯛꯄꯒꯤ ꯃꯇꯥꯡꯗ ꯍꯥꯏꯔꯤꯕꯗꯨꯅ ꯅꯃꯥꯖ ꯁꯣꯟꯕ ꯍꯥꯏꯔꯤꯕꯁꯤ ꯅꯃꯥꯖ ꯃꯇꯝ ꯃꯉꯥ ꯁꯣꯟꯒꯗꯕꯅꯤ ꯍꯖ ꯆꯠꯀꯗꯕꯅꯤ ꯇꯦꯛꯁ ꯄꯤꯒꯗꯕꯅꯤ ꯇꯦꯛꯁ ꯃꯤꯟꯁ ꯂꯥꯏꯔꯕꯗ

ꯔꯝꯖꯥꯟ ꯊꯥ ꯍꯥꯏ ꯔꯝꯖꯥꯟ ꯊꯥꯁꯤ ꯑꯍꯤꯡ ꯅꯨꯃꯤꯠ ꯅꯨꯃꯤꯠ ꯆꯪꯉꯕ ꯃꯇꯨꯡꯗꯅ ꯏꯐꯇꯥꯔ ꯇꯧꯋꯤ ꯅꯣꯡ ꯉꯥꯟꯗ꯭ꯔꯤꯉꯩꯗ ꯆꯥꯛ ꯆꯥꯏ ꯑꯌꯥꯝꯕ ꯃꯇꯝꯗ ꯄ꯭ꯔꯦꯌꯥꯔ ꯇꯧꯋꯤ ꯍꯥꯏꯗꯤ ꯂꯥꯏꯅꯤꯡ ꯂꯥꯏꯁꯣꯟ ꯇꯧꯋꯤ ꯀꯨꯔꯥꯟꯁꯤꯔꯤꯞ ꯄꯤꯂꯥꯋꯠ ꯇꯧꯋꯤ ꯍꯥꯏꯕꯗꯤ ꯀꯨꯔꯥꯟ ꯑꯗꯨ ꯄꯥꯏ ꯃꯗꯨꯒꯤ ꯏꯟꯇꯔꯄ꯭ꯔꯤꯇꯦꯁꯟꯁꯨ ꯄꯥꯏ ꯑꯙꯤꯁꯤꯛꯁꯨ ꯄꯥꯅꯩ ꯈꯪꯅꯕ ꯍꯦꯟꯅ ꯍꯣꯠꯅꯖꯩ ꯃꯗꯨ ꯄꯨꯝꯅꯃꯛ ꯑꯁꯦ ꯈꯪꯉꯛꯇꯕ ꯚꯥꯞ ꯇꯥꯗꯕ ꯂꯩꯔꯛꯄ ꯃꯇꯝꯗ ꯑꯩꯈꯣꯏꯒꯤ ꯍꯥꯏꯔꯤꯕ ꯂꯩꯀꯥꯏꯒꯤ ꯅꯠꯇ꯭ꯔꯒ ꯃꯣꯍꯂꯥꯒꯤ ꯏꯃꯥꯝ ꯑꯗꯨꯗ ꯇꯥꯟꯅꯖꯩ ꯍꯪꯉꯤ ꯊꯤ ꯈꯪꯗꯕ ꯀꯌꯥꯁꯨ ꯈꯪꯅꯕ ꯍꯦꯟꯅ ꯍꯣꯠꯅꯖꯩ